ꯑꯩꯈꯣꯏꯒꯤ ꯁ꯭ꯀꯨꯜ ꯑꯗꯨꯗ ꯇꯣꯏꯂꯦꯠ ꯊꯛꯅꯕ ꯏꯁꯤꯡ ꯂꯥꯏꯔꯤꯛ ꯗꯦꯛꯁ ꯑꯃꯗꯤ ꯕꯦꯟꯁ ꯑꯃꯁꯨꯡ ꯆꯥꯅꯕ ꯄꯤ ꯑꯗꯨꯕꯨ ꯀ꯭ꯂꯥꯁꯔꯨꯝ ꯑꯗꯨꯗꯤ ꯃꯣꯠꯄꯅ ꯃꯔꯝ ꯑꯣꯏꯔꯒ ꯐꯒꯠꯍꯟꯅꯤꯡꯉꯤ